ꯃꯅꯤꯄꯨꯔꯒꯤ ꯃꯅꯤꯄꯨꯔꯤꯒꯤ ꯑꯣꯏꯕ ꯂꯦꯡꯒ꯭ꯋꯦꯁ ꯑꯩꯈꯣꯏꯒꯤ ꯂꯣꯟ ꯑꯁꯤꯅ ꯑꯇꯣꯞꯄ ꯂꯝꯁꯤꯡꯒꯤ ꯕꯤꯖꯤꯅꯦꯁꯃꯦꯟꯁꯤꯡꯗ ꯃꯈꯣꯏꯁꯤꯡꯅ ꯑꯩꯈꯣꯏꯒꯤ ꯃꯅꯤꯄꯨꯔꯗ ꯂꯥꯛꯑꯒ ꯀꯔꯤꯒꯨꯝꯕ ꯀꯔꯕꯥꯔ ꯑꯃ ꯇꯧꯕ ꯃꯇꯝꯗ ꯃꯈꯣꯏꯒꯤ ꯃꯔꯣꯟꯁꯤꯡꯗꯨꯅ ꯑꯩꯈꯣꯏꯒꯤ ꯃꯐꯝꯁꯤꯗ ꯀꯔꯕꯥꯔ ꯇꯧꯕ ꯃꯇꯝꯗ ꯃꯥꯏ ꯄꯥꯛꯇꯕ ꯃꯔꯝ ꯑꯣꯏꯕ ꯃꯔꯝꯗꯤ ꯃꯅꯤꯄꯨꯔꯁꯤꯗ ꯈꯨꯟꯗꯥꯔꯤꯕ ꯑꯩꯈꯣꯏꯒꯤ ꯂꯩꯔꯤꯕ ꯃꯅꯤꯄꯨꯔ ꯃꯆꯥꯁꯤꯡꯅ ꯃꯅꯤꯄꯨꯔꯤ ꯂꯣꯟ ꯈꯛꯇꯪ ꯈꯪꯕꯅ ꯃꯔꯝ ꯑꯣꯏꯔꯒ ꯃꯈꯣꯏꯒꯤ ꯑꯇꯣꯞꯄ ꯃꯔꯣꯜꯁꯤꯡ ꯑꯗꯨ ꯈꯪꯗꯕꯅ ꯃꯈꯣꯏꯅ ꯂꯥꯛꯑꯒ ꯇꯧꯕ ꯀꯔꯕꯥꯔꯁꯤꯡꯗꯨ ꯆꯠꯇꯕꯅ ꯆꯠꯂꯣꯏꯗꯕ ꯃꯔꯝ ꯑꯣꯏꯕꯅ ꯃꯈꯣꯏꯁꯤꯡꯅ ꯑꯩꯈꯣꯏꯒꯤ ꯃꯅꯤꯄꯨꯔꯗ ꯂꯥꯛꯑꯒ ꯑꯇꯣꯞꯄ ꯑꯇꯣꯞꯄ ꯏꯁꯇꯦꯠꯀꯤ ꯑꯇꯣꯞꯄ ꯃꯔꯣꯜ ꯂꯣꯟꯕ ꯑꯇꯣꯞꯄ ꯂꯦꯟꯒ꯭ꯋꯦꯖ ꯉꯥꯡꯕ ꯃꯈꯣꯏꯅ ꯏꯈꯣꯏꯒꯤ ꯃꯅꯤꯄꯨꯔ ꯂꯣꯟꯁꯤꯡ ꯑꯁꯤ ꯇꯝꯂꯒ ꯃꯈꯣꯏꯒꯤ ꯑꯅꯧꯕ ꯃꯈꯣꯏꯒꯤ ꯄꯨꯟꯁꯤꯗ ꯑꯅꯧꯕ ꯅꯣꯂꯦꯖ ꯍꯥꯏꯔꯒꯁꯨ ꯑꯗꯨꯝ ꯌꯥꯔꯦ ꯃꯈꯣꯏꯗ ꯑꯇꯣꯞꯄ ꯂꯣꯟ ꯑꯃ ꯃꯈꯣꯏꯗ ꯇꯝꯕꯒꯤ ꯇꯥꯟꯖꯥ ꯑꯃ ꯃꯈꯣꯏꯗ ꯄꯤꯔꯒ ꯑꯁꯤꯒꯤ ꯍꯥꯏꯔꯤꯕ ꯂꯣꯟ ꯑꯁꯤ ꯃꯅꯤꯄꯨꯔꯒꯤ ꯃꯅꯤꯄꯨꯔꯒꯤ ꯑꯣꯏꯔꯤꯕ ꯑꯩꯈꯣꯏꯒꯤ ꯃꯅꯤꯄꯨꯔꯤ ꯂꯣꯟ ꯑꯁꯤ ꯑꯇꯣꯞꯄ ꯏꯁꯇꯦꯠꯁꯤꯡꯒꯤ ꯃꯤꯁꯤꯡꯅ ꯂꯥꯛꯑꯒ ꯇꯝꯃꯒ ꯃꯥꯒꯤ ꯃꯆꯥ ꯃꯁꯨꯁꯤꯡ ꯃꯥꯒꯤ ꯑꯩꯈꯣꯏꯒꯤ ꯃꯥꯒꯤ ꯏꯁꯇꯦꯠꯁꯤꯡꯗꯁꯨ ꯆꯠꯂꯒ ꯃꯈꯣꯏꯒꯤ ꯃꯐꯝꯗꯨꯗ ꯑꯩꯈꯣꯏꯒꯤ ꯃꯅꯤꯄꯨꯔ ꯂꯦꯡꯒ꯭ꯋꯦꯖꯁꯦ ꯁꯟꯗꯣꯛꯈꯤꯕ ꯑꯩꯈꯣꯏꯒꯤ ꯈꯨꯗꯝ ꯑꯣꯏꯅ ꯍꯥꯏꯔꯕꯗ ꯑꯩꯈꯣꯏꯒꯤ ꯃꯅꯤꯄꯨꯔꯒꯤ ꯃꯐꯝ ꯀꯌꯥ ꯑꯃꯗ ꯂꯩꯔꯤꯕ ꯑꯩꯈꯣꯏꯒꯤ ꯃꯌꯥꯡ ꯑꯥꯎꯠꯁꯥꯏꯠꯇꯒꯤ ꯂꯥꯛꯄ ꯃꯌꯥꯡ ꯃꯌꯥꯡꯁꯤꯡ ꯑꯁꯤ ꯕꯤꯍꯥꯔꯗꯒꯤꯁꯨ ꯂꯥꯛꯅꯩ ꯏꯌꯨ ꯄꯤꯗꯒꯤꯁꯨ ꯂꯥꯛꯅꯩ ꯑꯗꯒꯤ ꯋꯦꯁ ꯕꯦꯡꯒꯜꯗꯒꯤ ꯑꯁꯥꯝꯗꯒꯤ ꯑꯗꯨꯒ ꯇꯥꯃꯤꯜ ꯇꯥꯃꯤꯜꯁꯨ ꯂꯩ ꯑꯗꯒꯤ ꯑꯩꯈꯣꯏꯒꯤ ꯇꯦꯂꯤꯒꯨ ꯑꯅ ꯍꯥꯏꯅꯔꯤꯕ ꯑꯟꯗ꯭ꯔ ꯄ꯭ꯔꯗꯦꯁꯇꯒꯤꯁꯨ ꯃꯈꯣꯏ ꯀꯌꯥ ꯑꯃ ꯑꯩꯈꯣꯏꯒꯤ ꯃꯣꯔꯦ ꯍꯥꯏꯔꯤꯕ ꯖꯒꯥ ꯑꯁꯤꯗ ꯈꯨꯟꯗꯥ ꯂꯩꯇꯥꯗꯨꯅ ꯂꯩꯕꯅꯤ ꯃꯈꯣꯏꯁꯤꯡ ꯐꯖꯅ ꯃꯅꯤꯄꯨꯔ ꯂꯣꯜꯂꯤ ꯃꯅꯤꯄꯨꯔ ꯂꯣꯟꯕꯁꯤꯅ ꯉꯁꯥꯏꯒꯤ ꯃꯐꯝꯗꯨꯗꯁꯨ ꯉꯁꯥꯏꯒꯤ ꯃꯅꯤꯄꯨꯔꯒꯤ ꯂꯣꯟꯁꯤ ꯈꯪꯕ ꯑꯇꯣꯞꯄ ꯏꯁꯇꯦꯠꯁꯤꯡꯗ ꯈꯪꯕ ꯃꯅꯤꯄꯨꯔꯤ ꯈꯪꯕꯤꯕ ꯑꯇꯣꯞꯄ ꯏꯁꯇꯦꯠꯀꯤ ꯃꯤꯑꯣꯏꯁꯤꯡꯁꯨ ꯑꯗꯨꯝꯃꯛ ꯂꯩꯇꯕ ꯅꯠꯇꯦ ꯃꯁꯤꯅꯤ ꯏꯊꯤꯜ ꯍꯥꯏꯕꯁꯤ ꯃꯅꯤꯄꯨꯔꯗ ꯀꯔꯤꯒꯨꯝꯕ ꯑꯩꯈꯣꯏꯒꯤ ꯃꯅꯤꯄꯨꯔꯒꯤ ꯃꯐꯝꯁꯤꯗ ꯂꯩꯔꯒꯗꯤ ꯃꯅꯤꯄꯨꯔꯤ ꯂꯣꯟ ꯑꯁꯤ ꯈꯪꯗ꯭ꯔꯒꯗꯤ ꯃꯅꯤꯄꯨꯔꯁꯤꯗ ꯂꯩꯕꯗ ꯑꯋꯥꯕ ꯍꯥꯏꯕꯗꯨꯃ ꯑꯗꯨꯝ ꯑꯣꯏꯕꯅ ꯃꯔꯝ ꯑꯣꯏꯔꯒ ꯑꯃꯒ ꯑꯃꯒ ꯄꯥꯎ ꯐꯥꯎꯅꯗꯕꯅ ꯃꯔꯝ ꯑꯣꯏꯔꯒ ꯃꯈꯣꯏꯁꯤ ꯃꯅꯤꯄꯨꯔ ꯇꯝꯗꯕ ꯁꯨꯛꯌꯥ ꯌꯥꯗꯕ ꯑꯗꯨꯅ ꯁꯨꯃꯥꯏꯅ ꯇꯝꯃꯒ ꯃꯈꯣꯏꯅ ꯕ꯭ꯌꯨꯖꯤꯅꯦꯁ ꯇꯧꯒꯦꯔꯥ ꯃꯐꯝꯁꯤꯗ ꯈꯨꯟꯗꯥ ꯂꯩꯇꯥꯗꯨꯅ ꯂꯩꯔꯒꯁꯨ ꯃꯈꯣꯏꯒꯤ ꯊꯕꯛ ꯈꯨꯗꯤꯡꯃꯛꯇ ꯑꯩꯈꯣꯏꯒꯤ ꯃꯅꯤꯄꯨꯔꯤ ꯍꯥꯏꯔꯤꯕ ꯋꯥꯍꯩ ꯑꯁꯤ ꯇꯣꯉꯥꯟ ꯇꯣꯉꯥꯟꯕ ꯂꯩꯔꯤꯕ ꯆꯤꯡꯒꯤ ꯑꯩꯈꯣꯏꯒꯤ ꯗꯤꯁꯇ꯭ꯔꯤꯛꯁꯤꯡꯗ ꯑꯩꯈꯣꯏꯒꯤ ꯃꯈꯣꯏꯒꯤ ꯇꯣꯉꯥꯟꯕ ꯏꯊꯅꯤꯛ ꯃꯈꯣꯏꯒꯤ ꯃꯔꯣꯟꯁꯤꯡ ꯇꯣꯉꯥꯟ ꯇꯣꯉꯥꯟꯕ ꯂꯩꯅꯖꯩ ꯅꯦꯇꯤꯕ ꯂꯦꯡꯒ꯭ꯋꯦꯖ ꯃꯈꯣꯏꯒꯤ ꯂꯩꯅꯖꯩ ꯍꯥꯏꯔꯤꯕ ꯂꯦꯡꯒ꯭ꯋꯦꯖꯁꯤꯡꯗꯨꯁꯨ ꯉꯁꯥꯏꯒꯤ ꯃꯅꯤꯄꯨꯔꯤ ꯍꯥꯏꯔꯤꯕ ꯂꯣꯟ ꯑꯁꯤꯅ ꯃꯅꯤꯄꯨꯔ ꯏꯁꯇꯦꯠꯁꯤꯒꯤ ꯃꯁꯤꯒꯤ ꯂꯣꯟꯁꯤ ꯅꯠꯇꯅ ꯑꯇꯣꯞꯄ ꯂꯣꯟ ꯑꯃꯠꯇ ꯈꯪꯅꯗꯕꯅ ꯃꯔꯝ ꯑꯣꯏꯔꯒ ꯃꯁꯤꯅ ꯑꯩꯈꯣꯏꯒꯤ ꯃꯦꯟ ꯑꯣꯐꯤꯁꯦꯜ ꯂꯦꯡꯒ꯭ꯋꯦꯖ ꯑꯣꯏꯅ ꯑꯣꯏꯔꯒ ꯑꯩꯈꯣꯏꯒꯤ ꯁꯛꯈꯪꯅꯕ ꯑꯃꯒ ꯑꯃꯒ ꯄꯥꯎ ꯐꯥꯎꯅꯅꯕ ꯈ꯭ꯋꯥꯏꯗꯒꯤ ꯍꯦꯟꯅ ꯃꯔꯨ ꯑꯣꯏꯕ ꯂꯣꯟ ꯑꯃ ꯍꯥꯏꯕꯗꯨ ꯃꯅꯤꯄꯨꯔ ꯃꯐꯝ ꯑꯁꯤꯗ ꯑꯣꯏꯗꯨꯅ ꯂꯩꯔꯤ